ꯑꯩꯅ ꯅꯣꯡꯃ ꯃꯣꯔꯦꯗ ꯆꯠꯄ ꯃꯇꯝꯗ ꯅꯣꯡꯖꯨ ꯊꯥ ꯅꯣꯡꯖꯨ ꯊꯥ ꯑꯣꯏꯕꯅ ꯃꯔꯝ ꯑꯣꯏꯔꯒ ꯅꯣꯡ ꯌꯥꯝ ꯀꯟꯅ ꯆꯨꯕꯅ ꯕꯁꯇ ꯆꯠꯄꯗ ꯅꯥꯟꯕ ꯈꯨꯗꯣꯡ ꯊꯤꯅꯤꯡꯉꯥꯏ ꯑꯣꯏꯕ ꯃꯑꯣꯡꯗ ꯆꯠꯈꯤ ꯑꯗꯨꯒ ꯅꯥꯜꯂꯤꯕ ꯃꯐꯝ ꯑꯗꯨ ꯈꯤꯇꯪ ꯂꯥꯜꯂꯒ ꯈꯔ ꯐꯔꯦꯅ ꯆꯠꯂꯒ ꯈꯤꯇꯪ ꯆꯠꯄꯒ ꯑꯃꯨꯛ ꯆꯤꯡꯁꯤ ꯅꯤꯡꯈꯥꯏꯔꯒ ꯂꯝꯕꯤ ꯕ꯭ꯂꯣꯛ ꯑꯣꯏꯔꯒ ꯂꯩꯈꯤꯕ ꯌꯥꯝ ꯊꯦꯡꯅꯈꯤ ꯑꯗꯨꯒ ꯕꯦꯡꯒꯂꯣꯔꯗꯒꯤ ꯑꯃꯨꯛ ꯏꯝꯐꯥꯜꯗ ꯂꯥꯛꯄ ꯃꯇꯝꯗ ꯐ꯭ꯂꯥꯏꯠ ꯇꯣꯡ ꯉꯒ ꯊꯧꯔꯝꯗꯥꯏꯗ ꯋꯦꯗꯔ ꯌꯥꯗ꯭ꯔꯦ ꯍꯥꯏꯔꯒ ꯐ꯭ꯂꯥꯏꯠ ꯗꯤꯂꯦ ꯑꯣꯏꯕ ꯁꯤꯒꯨꯝꯕꯁꯦ ꯊꯦꯡꯅꯈꯤ